ꯍꯂꯣ ꯚꯥꯏ ꯒꯨꯗ ꯑꯞꯇꯔꯅꯨꯟ ꯚꯥꯏ ꯀꯔꯝ ꯀꯔꯝ ꯇꯧꯔꯤꯒꯦ ꯃꯥꯅꯦ ꯑꯩꯁꯨ ꯅꯨꯡꯉꯥꯏꯔꯤꯌꯦ ꯂꯩꯔꯤꯌꯦ ꯁꯨꯝ ꯍꯥꯏꯗꯤ ꯀꯩꯀꯩ ꯃꯊꯦꯜ ꯍꯣꯠꯅꯈ꯭ꯔꯒꯦ ꯉꯁꯤꯒꯤꯗꯤ ꯑꯁ ꯍꯪꯒꯥꯝ ꯄꯟꯊꯥꯅꯤꯅ ꯑꯩꯈꯣꯏꯁꯨ ꯍꯪꯒꯥꯝ ꯆꯥꯏꯌꯦ ꯉꯁꯤꯗꯤ ꯌꯨꯝꯗ ꯀꯩꯝ ꯇꯧꯁꯦ ꯁꯨꯝ ꯀꯩꯀꯩ ꯊꯕꯛ ꯏꯪꯈꯥꯡ ꯀꯩꯀꯩ ꯇꯧ ꯌꯥꯕ ꯈꯟꯅꯁꯦꯅ ꯐꯣꯟ ꯇꯧꯔꯛꯏꯅꯤꯅꯦ ꯀꯩꯀꯩ ꯇꯧꯔꯤꯒꯦ ꯅꯪꯗꯤ ꯑ ꯃꯅꯥ ꯃꯁꯤꯡ ꯀꯩꯀꯥꯗꯤ ꯊꯥꯗ꯭ꯔꯣ ꯍꯧꯖꯤꯛ ꯍꯥꯏꯗꯤ ꯎꯝ ꯑꯩꯈꯣꯏꯗꯤ ꯌꯣꯟꯅꯕ ꯀꯌꯥ ꯊꯥꯕꯨꯗꯤ ꯌꯥꯝ ꯆꯥꯎꯅ ꯊꯥꯕꯕꯨꯗꯤ ꯅꯠꯇꯦꯗ ꯈꯔ ꯈꯛꯇꯪ ꯍꯥꯏꯗꯤ ꯍꯋꯥꯏ ꯃꯇꯣꯟ ꯈꯔ ꯑꯗꯩꯗꯤ ꯇꯤꯜꯍꯧ ꯆꯅꯝ ꯍꯌꯦꯡ ꯈꯔ ꯑꯩꯈꯣꯏꯅꯁꯨ ꯆꯥꯍꯧꯉꯥꯏ ꯈꯔꯁꯨ ꯌꯣꯟꯅꯉꯥꯏꯅ ꯈꯔ ꯂꯧꯗ ꯈꯔ ꯇꯧꯈꯥꯏꯔ ꯊꯥꯏꯌꯦꯕ ꯍꯣꯏ ꯑꯗꯨꯝ ꯑꯁ ꯇꯤꯜꯍꯧ ꯅꯨꯡꯗꯤ ꯀꯌꯥ ꯐꯠꯇꯦ ꯍꯟꯗꯛꯇꯤ ꯍꯪꯒꯥꯝ ꯅꯨꯡ ꯑꯗꯨꯝ ꯈꯔ ꯐꯩ ꯑꯗꯣ ꯁꯨꯝ ꯂꯩꯕꯗꯤ ꯌꯥꯔꯣꯏ ꯍꯣꯏ ꯀꯣꯏꯔꯛꯀꯦ ꯀꯩꯀꯩꯅꯣ ꯈꯔ ꯇꯧꯁꯤꯗꯅ ꯈꯟꯅꯁꯦ ꯍꯣꯏ ꯌꯥꯏꯌꯦ ꯍꯣꯏ ꯑꯗꯣ ꯁ꯭ꯀꯨꯜꯒꯨꯝꯕ ꯄꯨꯕꯒꯤ ꯊꯕꯛꯇꯤ ꯇꯨꯏꯁꯟ ꯅꯨꯡꯁꯟ ꯈꯔ ꯇꯧꯕꯁꯤꯅ ꯍꯦꯟꯅ ꯀꯥꯅꯩꯕ ꯑꯗꯨ ꯍꯣꯏ ꯈꯔ ꯇꯣꯂꯣꯞ ꯅꯨꯡꯂꯣꯞꯇꯤ ꯁꯦꯁꯟ ꯅꯨꯡ ꯍꯧꯕ ꯃꯇꯝꯅꯤꯅꯀꯣ ꯍꯣꯏ ꯑꯗꯨ ꯀꯩꯅꯣ ꯑꯉꯥꯡꯁꯤꯡ ꯈꯣꯝ ꯍꯧꯔꯁꯦꯕ ꯈꯔ ꯍꯥꯏꯗꯤ ꯍꯧꯖꯤꯛ ꯈꯣꯝꯍꯧꯕꯁꯤꯅ ꯑꯗꯨꯝ ꯑꯉꯥꯡ ꯈꯔꯗꯤ ꯐꯪꯅꯦꯕ ꯑꯗꯨꯒ ꯑꯗꯨꯝ ꯍꯥꯏꯗꯤ ꯗꯦ ꯕꯣꯔꯗꯤꯡꯒꯨꯝꯕ ꯑꯣꯏꯔꯁꯨ ꯑꯩꯈꯣꯏꯅ ꯑꯩꯈꯣꯏ ꯁ꯭ꯋꯥꯏꯒꯤ ꯑꯩꯈꯣꯏꯒꯤ ꯑꯦꯔꯤꯌꯥꯁꯤꯗ ꯑꯗꯨꯝ ꯍꯥꯡꯗꯣꯛꯄ ꯌꯥꯏꯗꯅꯀꯣ ꯐꯅꯤꯌꯦ ꯑꯗꯨꯅꯦ ꯍꯌꯦꯡ ꯑꯉꯥꯡꯁꯤꯡꯗꯣ ꯑꯗꯨꯝ ꯅꯨꯡꯗꯥꯡꯒꯨꯝꯕꯗ ꯑꯗꯨꯝ ꯃꯌꯨꯝ ꯊꯝꯃꯒ ꯑꯌꯨꯛ ꯅꯨꯡꯊꯤꯟꯅ ꯑꯩꯈꯣꯏꯒꯤ ꯏꯅꯥꯛꯇ ꯍꯥꯏꯗꯤ ꯁ꯭ꯀꯨꯜ ꯃꯇꯝꯗꯨꯗ ꯃꯃꯥ ꯃꯄꯥꯅ ꯃꯣꯏ ꯂꯧꯖꯅꯤꯡꯕꯅ ꯂꯧꯖꯔꯦ ꯍꯥꯏꯗꯤ ꯃꯣꯏꯅ ꯐꯔꯛ ꯇꯥꯕ ꯀꯥꯡꯕꯨꯁꯤꯡꯗꯨꯅ ꯑꯩꯈꯣꯏꯅ ꯚꯦꯟ ꯑꯃ ꯁꯔꯚꯤꯁ ꯍꯥꯏꯗꯤ ꯇꯧꯁꯤꯟꯕ ꯌꯥꯏꯗꯅꯀꯣ ꯑꯗꯣ ꯑꯩꯈꯣꯏ ꯑꯍꯨꯝ ꯃꯔꯤ ꯄꯨꯟꯁꯤꯟꯅꯔꯒ ꯑꯇꯩ ꯑꯇꯩꯗꯁꯨ ꯍꯣꯏ ꯑꯇꯩꯁꯤꯡꯗꯨꯁꯨ ꯈꯔ ꯍꯥꯏꯅꯔꯁꯦꯕ ꯍꯣꯏ ꯄꯨꯟꯁꯦ ꯑꯇꯩꯗꯨꯁꯨ ꯄꯥꯎ ꯅꯪꯁꯨ ꯀꯅꯥ ꯀꯅꯥꯅꯣ ꯈꯔ ꯑꯗꯨꯝ ꯄꯥꯎꯔꯛꯑꯣ ꯑꯩꯈꯣꯏ ꯇꯔꯦꯠ ꯑꯩꯈꯣꯏ ꯃꯉꯥ ꯇꯧꯔꯗꯤ ꯑꯗꯨꯝ ꯍꯥꯏꯗꯤ ꯌꯥꯅꯦꯕ ꯎꯝ ꯍꯣꯏ ꯍꯣꯏ ꯍꯣꯏ ꯍꯣꯏ ꯍꯣꯏ ꯄꯨꯜꯂꯁꯦ ꯑꯗꯨꯗꯤ ꯍꯌꯦꯡ ꯐꯥꯎꯅꯔꯁꯤ ꯊꯝꯃꯒꯦꯀꯣ